ꯃꯅꯤꯄꯨꯔꯗ ꯏꯁꯤꯡ ꯏꯆꯥꯎ ꯊꯣꯛꯄꯁꯤꯅ ꯑꯩꯈꯣꯏꯒꯤ ꯂꯧꯃꯤꯁꯤꯡꯗ ꯌꯥꯝꯅ ꯑꯋꯥꯕ ꯃꯆꯥꯛ ꯑꯃ ꯄꯣꯛꯍꯜꯂꯤ ꯍꯥꯏꯕꯗꯤ ꯍꯥꯏꯔꯤꯕ ꯃꯈꯣꯏꯅ ꯊꯥꯖꯔꯝꯃꯤꯕ ꯂꯧ ꯑꯗꯒꯤ ꯀꯔꯤ ꯃꯌꯥꯝꯁꯤꯡ ꯑꯗꯣ ꯃꯣꯏꯅ ꯋꯥꯅ ꯍꯣꯠꯅꯔꯒ ꯇꯧꯖꯔꯝꯕ ꯀꯌꯥ ꯑꯗꯨꯕꯨ ꯍꯥꯏꯔꯤꯕ ꯏꯁꯤꯡ ꯏꯆꯥꯎ ꯑꯗꯨꯅ ꯂꯥꯛꯂꯒ ꯄꯣꯠ ꯈꯨꯗꯤꯡꯃꯛꯄꯨ ꯂꯣꯏꯅꯃꯛ ꯅꯩꯍꯠꯄꯤꯔꯝꯕ ꯂꯣꯏꯅ ꯊꯨꯝꯈꯤꯕ ꯂꯣꯏꯅꯃꯛ ꯊꯣꯝꯗꯣꯛꯑ ꯆꯠꯈꯤꯕꯁꯤꯅ ꯍꯥꯏꯔꯤꯕ ꯂꯧꯃꯤꯁꯤꯡꯗ ꯌꯥꯝꯅ ꯑꯋꯥꯕ ꯄꯣꯠꯁꯛ ꯍꯥꯏꯗꯨ ꯑꯣꯏ ꯑꯗꯨꯅ ꯏꯁꯤꯡ ꯁꯨꯝ ꯇꯨꯡꯖꯤꯜꯂꯛꯄ ꯇꯥꯔꯒꯗꯤ ꯏꯁꯤꯡꯁꯤ ꯃꯌꯥꯝꯃ ꯁꯨꯝ ꯇꯨꯡꯖꯤꯜꯂꯛꯄ ꯇꯥꯔꯗꯤ ꯃꯣꯏꯗ ꯄꯠꯊꯔꯛꯏ ꯈꯨꯏꯊꯔꯛꯏ ꯃꯈꯣꯏꯗꯤ ꯑꯃꯠꯇ ꯑꯩꯈꯣꯏꯒꯤ ꯑꯣꯏꯔꯛꯀꯗꯕ ꯃꯔꯨ ꯃꯔꯥꯡ ꯑꯣꯏꯔꯛꯀꯗꯕ ꯐꯧ ꯄꯣꯠ ꯈꯨꯗꯤꯡꯃꯛꯇꯣ ꯃꯄꯨꯡ ꯐꯥꯅ ꯑꯃꯠꯇ ꯑꯣꯏꯍꯟꯕ ꯉꯝꯗꯦꯕ ꯍꯥꯏꯔꯤꯕ ꯏꯁꯤꯡ ꯏꯆꯥꯎ ꯑꯁꯤꯅ ꯀꯥ ꯍꯦꯟꯅ ꯃꯌꯥꯝ ꯑꯃ ꯂꯥꯛꯁꯤꯟꯕ ꯇꯥꯔꯒꯁꯨ ꯏꯁꯤꯡ ꯋꯥꯠꯂꯦ ꯏꯁꯤꯡ ꯋꯥꯠꯂꯁꯨ ꯑꯃꯨꯛꯀ ꯌꯥꯗꯦ ꯑꯋꯥꯕꯗ ꯑꯋꯥꯕꯒꯤ ꯆꯩꯊꯦꯡ ꯀꯌꯥ ꯑꯃ ꯄꯤ ꯂꯧꯃꯤ ꯑꯣꯏꯔꯤꯕ ꯃꯤꯑꯣꯏꯁꯤꯡ ꯑꯁꯤꯕꯨ ꯃꯈꯣꯏꯅ ꯀꯔꯤꯒꯨꯝꯕ ꯏꯁꯤꯡ ꯑꯁꯦ ꯂꯥꯛꯇꯕ ꯇꯥꯔꯒꯁꯨ ꯑꯋꯥꯕ ꯀꯌꯥ ꯑꯃ ꯃꯈꯣꯏꯗꯅꯦꯕ ꯃꯥꯏꯌꯣꯛꯅꯔꯤꯁꯤꯡꯁꯦ ꯏꯁꯤꯡ ꯁꯨꯛꯇꯥ ꯇꯥꯗꯕ ꯇꯥꯔꯁꯨ ꯍꯥꯏꯔꯤꯕ ꯂꯧ ꯑꯁꯤꯗꯗꯤ ꯀꯩ ꯗꯔꯀꯥꯔ ꯑꯣꯏ ꯍꯥꯏꯕ ꯃꯇꯝꯗ ꯏꯁꯤꯡꯅꯦꯕ ꯈ꯭ꯋꯥꯏꯗꯒꯤ ꯃꯔꯨ ꯑꯣꯏꯔꯤꯁꯦ ꯂꯧꯃꯤꯁꯤꯡꯅ ꯏꯁꯤꯡ ꯑꯁꯦ ꯈ꯭ꯋꯥꯏꯗꯒꯤ ꯗꯔꯀꯥꯔ ꯑꯣꯏꯋꯦꯕ ꯏꯁꯤꯡ ꯁꯨꯛꯂꯩ ꯂꯩꯇꯕ ꯇꯥꯔꯒꯁꯨ ꯃꯈꯣꯏ ꯍꯥꯏꯔꯤꯕ ꯐꯧ ꯑꯁꯤ ꯊꯥꯕ ꯃꯇꯝꯗ ꯏꯁꯤꯡ ꯌꯥꯎꯗꯕ ꯇꯥꯔꯗꯤ ꯏꯁꯤꯡ ꯑꯗꯨꯒꯤ ꯖꯥꯔꯤꯌꯥꯗꯒꯤ ꯊꯣꯛꯂꯛꯀꯗꯕ ꯏꯁꯤꯡ ꯑꯗꯨꯒꯤ ꯃꯥꯏꯀꯩꯗꯒꯤ ꯊꯣꯛꯂꯛꯀꯗꯕ ꯄꯣꯠꯁꯤꯡ ꯑꯗꯣ ꯃꯍꯩ ꯃꯔꯣꯡ ꯁꯥꯠꯇꯣꯔꯛꯀꯗꯕ ꯐꯨꯒꯥꯏꯔꯛꯀꯗꯕ ꯃꯌꯥꯝꯁꯤꯡꯗꯣ ꯑꯣꯏꯍꯜꯂꯛꯄ ꯉꯝꯗꯦꯕ ꯀꯔꯤꯒꯤ ꯏꯁꯤꯡ ꯑꯁꯤꯅ ꯌꯥꯎꯗꯕꯅꯤꯅ ꯑꯗꯨꯅ ꯂꯧꯃꯤꯁꯤꯡꯗ ꯍꯧꯖꯤꯛ ꯍꯧꯖꯤꯛ ꯊꯦꯡꯅꯔꯤꯕ ꯑꯋꯥꯕꯁꯤ ꯀꯔꯤꯅꯣ ꯍꯥꯏꯕ ꯃꯇꯝꯗ ꯏꯁꯤꯡ ꯌꯥꯎꯗ꯭ꯔꯦ ꯏꯁꯤꯡ ꯁꯨꯛꯂꯩ ꯂꯩꯇ꯭ꯔꯦ ꯑꯗꯨꯁꯨ ꯑꯋꯥꯕꯅꯤ ꯃꯇꯪ ꯀꯔꯝ ꯍꯥꯏꯅ ꯐꯧ ꯑꯣꯏꯂꯛꯀꯅꯤ ꯃꯇꯧ ꯃꯔꯝ ꯍꯥꯏꯅ ꯐꯧ ꯑꯁꯤ ꯑꯣꯏꯍꯜꯂꯛꯀꯅꯤ ꯍꯥꯏꯕꯒꯤ ꯃꯈꯣꯏꯗ ꯑꯋꯥꯕ ꯀꯌꯥ ꯑꯃ ꯊꯦꯡꯅꯔꯤ ꯂꯧꯃꯤꯁꯤꯡꯗ ꯑꯗꯒꯤ ꯂꯧ ꯈꯣꯏꯗꯣꯛꯄ ꯃꯇꯝꯗ ꯏꯁꯤꯡ ꯌꯥꯎꯗꯕ ꯇꯥꯔꯒꯗꯤ ꯅꯨꯡꯉꯥꯏꯇꯕ ꯀꯟꯈꯠꯇꯅ ꯑꯩꯈꯣꯏꯒꯤ ꯈꯣꯏꯗꯣꯛꯄ ꯌꯥꯗꯕ ꯑꯁꯤꯒꯨꯝꯕ ꯀꯌꯥ ꯑꯃ ꯂꯥꯀ꯭ꯔꯛ ꯆꯠꯇꯅ ꯑꯁꯤꯒꯨꯝꯕ ꯀꯌꯥ ꯑꯃ ꯊꯦꯡꯅꯩ ꯏꯁꯤꯡ ꯁꯨꯛꯂꯩ ꯂꯩꯇꯕ ꯇꯥꯔꯁꯨ ꯂꯧꯃꯤꯁꯤꯡꯅ ꯄꯥꯝꯏ ꯀꯔꯤ ꯄꯥꯝꯏ ꯍꯥꯏꯕ ꯃꯇꯝꯗ ꯂꯩꯔꯤꯕ ꯆꯥꯡ ꯑꯗꯨ ꯏꯁꯤꯡ ꯈꯔ ꯊꯥꯖꯟꯂꯒ ꯈꯔꯛ ꯈꯔꯛ ꯈꯔꯛ ꯊꯥꯖꯤꯜꯂꯒ ꯀꯔꯤꯕ ꯏꯁꯤꯡ ꯃꯥꯒꯤ ꯍꯥꯞꯀꯗꯧꯔꯤꯕ ꯆꯥꯡ ꯑꯗꯣ ꯍꯥꯞꯆꯤꯜꯂꯒ ꯐꯖꯅ ꯌꯨꯁ ꯇꯧꯕ ꯐꯖꯅ ꯁꯤꯖꯤꯟꯅꯕꯁꯤ ꯂꯧꯃꯤꯁꯤꯡꯅ ꯄꯥꯝꯏ ꯑꯗꯨꯅ ꯑꯅꯤꯃꯛꯁꯤ ꯃꯌꯥꯝ ꯑꯃ ꯂꯥꯛꯁꯤꯜꯂꯕꯁꯨ ꯏꯁꯤꯡ ꯏꯆꯥꯎ ꯃꯌꯥꯝ ꯊꯣꯛꯂꯛꯑꯕ ꯑꯗꯒꯤ ꯑꯗꯣ ꯂꯧꯃꯤꯁꯤꯡꯗ ꯌꯥꯝꯅ ꯃꯈꯣꯏꯗ ꯑꯋꯥꯕ ꯄꯣꯠꯁꯛ ꯌꯥꯝꯅ ꯅꯨꯡꯉꯥꯏꯇꯕ ꯑꯩꯈꯣꯏꯒꯤ ꯂꯣꯏꯅꯃꯛ ꯄꯣꯠ ꯈꯨꯗꯤꯡꯃꯛ ꯑꯁꯤ ꯃꯥꯡ ꯇꯥꯛꯅꯉꯥꯏꯒꯤ ꯄꯣꯠꯁꯛ ꯑꯆꯧꯕ ꯑꯃ ꯑꯣꯏꯍꯜꯂꯤꯕ ꯀꯔꯤꯒꯨꯝꯕ ꯑꯃꯗ ꯏꯁꯤꯡ ꯏꯆꯥꯎ ꯂꯥꯛꯄ ꯇꯥꯔꯒꯗꯤ ꯀꯔꯤꯒꯨꯝꯕ ꯑꯃꯇꯁꯨ ꯑꯩꯈꯣꯏꯒꯤ ꯃꯍꯩ ꯃꯔꯣꯡ ꯑꯃꯇ ꯑꯣꯏꯍꯟꯕ ꯉꯝꯗꯦ ꯏꯁꯤꯡ ꯏꯆꯥꯎꯅ ꯂꯥꯛꯄ ꯇꯥꯔꯒꯗꯤ ꯂꯣꯏꯅꯃꯛ ꯃꯔꯨ ꯃꯔꯥꯡ ꯂꯣꯏꯅꯃꯛ ꯐꯨꯛꯇꯠꯇꯅ ꯑꯩꯈꯣꯏꯒꯤ ꯊꯥꯖꯔꯤꯕ ꯄꯣꯠ ꯈꯨꯗꯤꯡꯃꯛ ꯑꯗꯨꯕꯨ ꯂꯣꯏꯅꯃꯛ ꯄꯨꯗꯨꯅ ꯏꯁꯤꯡꯗꯨꯅ ꯂꯣꯏꯅꯃꯛꯀꯤ ꯂꯣꯏꯅꯃꯛ ꯄꯨꯗꯨꯅ ꯆꯠꯈꯤ ꯑꯗꯨꯒ ꯑꯃꯅ ꯀꯔꯤ ꯑꯩꯈꯣꯏꯒꯤ ꯏꯀꯪ ꯑꯁꯤꯁꯨ ꯂꯥꯛꯄ ꯇꯥꯔꯒꯁꯨ ꯏꯀꯪ ꯅꯣꯡ ꯆꯨꯗꯕ ꯑꯃ ꯑꯣꯏꯇꯥꯔꯒꯗꯤ ꯂꯣꯏꯅꯃꯛ ꯃꯥꯡ ꯇꯥꯛꯏ ꯍꯥꯏꯔꯤꯗꯤ ꯏꯀꯪ ꯑꯁꯤ ꯊꯣꯛꯄ ꯇꯥꯔꯒꯤ ꯏꯁꯤꯡ ꯏꯁꯤꯡ ꯑꯃꯠꯇ ꯂꯩꯇꯕ ꯇꯥꯔꯒꯗꯤ ꯂꯣꯏꯅꯃꯛꯀꯤ ꯂꯣꯏꯅꯃꯛ ꯑꯣꯏꯍꯟꯒꯗꯕ ꯄꯣꯠ ꯑꯗꯣ ꯑꯣꯏꯕ ꯉꯝꯗꯦ